ꯇꯥꯔꯦ ꯇꯥꯔꯦ ꯀꯅꯥ

ꯑꯥ ꯇꯥꯖꯩꯌꯦ ꯑꯣ ꯁꯤꯁꯦ ꯁꯉꯥꯏ ꯍꯤꯜ ꯏꯁꯀꯤꯟ ꯀꯤꯌꯔ ꯍꯦꯜꯠ ꯀꯤꯌꯔ ꯁꯦꯛꯇꯔ ꯅꯠꯇ꯭ꯔꯣ ꯑꯣ ꯑꯩꯒꯤ ꯏꯁꯀꯤꯟꯁꯦ ꯑꯥ ꯄꯤꯝꯄꯜꯁ ꯀꯨꯝꯕ ꯈꯔ ꯊꯣꯛꯄ ꯍꯥꯏꯇꯔꯦ ꯑꯗꯣ ꯀꯔꯤ ꯄ꯭ꯔꯗꯛ ꯁꯤꯖꯤꯟꯅꯔꯒ ꯍꯦꯟꯅ ꯐꯒꯗꯒꯦ ꯑꯗꯨ ꯈꯤꯇꯪ ꯑꯩ ꯏꯁꯀꯤꯟꯁꯦ ꯀꯝꯕꯥꯏꯅꯦꯁꯟ ꯌꯧꯗꯦ ꯑꯥ ꯃꯥꯟꯅꯦ ꯑꯥ ꯄꯤꯝꯄꯜꯁ ꯀꯨꯝꯕ ꯌꯥꯝ ꯊꯣꯛꯑꯦ

ꯑꯗꯨꯒꯨꯝꯕꯗꯤ ꯂꯩꯇꯤꯌꯦ

ꯍꯣꯏ ꯇꯥꯏꯌꯦ ꯁꯤꯁꯇꯔ ꯍꯜꯂꯣ

ꯍꯣꯏ ꯁꯤꯁꯇꯔ ꯑꯣ ꯁꯤꯁꯇꯔ ꯑꯣ ꯑꯗꯨ ꯑꯣꯏꯔꯒꯗꯤ ꯑꯩ ꯃꯇꯥꯡ ꯆꯥꯕ ꯀꯥꯟꯗ ꯁꯤꯁꯇꯔ ꯍꯣꯏꯒꯤ ꯀꯩꯅꯣꯗ ꯑꯗꯨꯝ ꯀꯣꯏꯊꯣꯛꯆꯔꯛꯂꯒꯦ ꯑꯗꯨꯒ ꯇꯦꯁ ꯀꯩꯀꯩꯗꯨ ꯑꯗꯨꯝ ꯇꯧꯖꯔꯒꯦ ꯍꯣꯏ ꯑꯥ ꯌꯥꯝ ꯅꯨꯡꯉꯥꯏꯖꯔꯦ ꯁꯤꯁꯇꯔ ꯑꯗꯨꯗꯤ ꯊꯝꯖꯔꯒꯦ ꯋꯦꯜꯀꯝ